ꯑꯩꯅ ꯗꯨꯀꯥꯟꯗꯒꯤ ꯁꯝꯄꯨ ꯑꯃ ꯂꯩꯔꯨꯏ ꯃꯃꯤꯡꯅ ꯚꯇꯤꯀꯥꯅꯤ ꯃꯁꯤꯒꯤ ꯁꯝꯄꯨꯁꯦ ꯁꯤꯖꯤꯟꯅꯕꯗ ꯑꯩꯒꯤ ꯁꯝꯁꯦ ꯀꯦꯟꯕ ꯍꯦꯜꯂꯛꯑꯦ ꯍꯥꯏꯅꯤꯡꯉꯥꯏ ꯂꯩꯇꯅ ꯀꯦꯜꯂꯦ ꯑꯗꯒꯤ ꯃꯤꯁꯤꯒꯤ ꯁꯤ ꯁꯝꯄꯨꯁꯤꯅꯅꯦ ꯁꯝꯁꯨ ꯂꯣꯏ ꯀꯦꯟꯕꯇ ꯅꯠꯇꯅ ꯂꯨꯄꯧꯁꯨ ꯍꯦꯜꯂꯦ ꯑꯗꯒꯤ ꯁꯝꯁꯨ ꯄꯥꯊꯔꯛꯑꯦ ꯂꯨꯄꯧ ꯍꯦꯟꯕꯇ ꯅꯠꯇꯅ ꯁꯨꯝ ꯁꯨꯝ ꯍꯦꯟꯅ ꯂꯩꯔꯛꯂꯦ ꯁꯝꯁꯤꯁꯨꯅꯦ ꯀꯦꯟꯕꯁꯨ ꯍꯦꯜꯂꯛꯑꯦ ꯑꯗꯒꯤ ꯁꯝ ꯁꯥꯡꯕꯁꯨ ꯁꯥꯡꯉꯛꯇ꯭ꯔꯦ ꯁꯝꯁꯨ ꯁꯨꯝ ꯁꯨꯝ ꯄꯥꯊꯔꯛꯑꯦ ꯁꯥꯡꯕꯗꯤ ꯂꯥꯏꯔꯗꯅ ꯁꯝꯁꯨ ꯄꯥꯊꯔꯛꯑꯦ ꯃꯁꯤꯅ ꯑꯩꯉꯣꯟꯗꯗꯤ ꯅꯨꯡꯉꯥꯏꯇꯕ ꯁꯥꯎꯅꯤꯡꯕꯗꯣ ꯐꯥꯎꯔꯦ ꯃꯇꯨꯡꯗ ꯑꯁꯤꯒꯨꯝꯕ ꯚꯇꯤꯀꯥ ꯍꯥꯏꯔꯤꯕ ꯁꯝꯄꯨꯁꯦ ꯑꯃꯨꯛ ꯍꯟꯅ ꯑꯩ ꯂꯩꯅꯤꯡꯗꯦ ꯂꯩꯁꯨ ꯂꯩꯔꯣꯏ ꯃꯁꯤ ꯃꯌꯥꯝꯁꯨ ꯂꯩꯕꯤꯔꯨꯅꯨ ꯈ꯭ꯋꯥꯏꯗꯒꯤ ꯐꯠꯇꯕ ꯁꯝꯄꯨꯅꯤ